ꯉꯁꯤ ꯍꯣꯡꯂꯛꯂꯤꯕ ꯇꯦꯛꯅꯣꯂꯣꯖꯤ ꯆꯥꯎꯈꯠꯂꯛꯂꯤꯕꯁꯤꯡꯒꯤ ꯃꯅꯨꯡꯗ ꯑꯩꯈꯣꯏꯅ ꯋꯥꯆꯞ ꯌꯨꯇꯨꯞ ꯆꯦꯅꯦꯜ ꯀꯌꯥ ꯑꯃ ꯂꯩ ꯐꯦꯁꯕꯨꯛ ꯍꯥꯏꯕꯁꯤꯡ ꯑꯁꯤꯅꯤ ꯑꯁꯤ ꯑꯗꯨꯝ ꯂꯥꯞꯅꯕ ꯌꯥꯗ꯭ꯔꯦ ꯃꯁꯤꯗꯒꯤ ꯑꯩꯈꯣꯏꯅ ꯄꯥꯎ ꯀꯌꯥ ꯑꯃ ꯐꯪꯏ ꯁꯤꯖꯤꯟꯅꯕꯅ ꯑꯩꯅ ꯑꯩ ꯀꯃꯥꯏꯅ ꯍꯩꯈꯤꯒꯦ ꯇꯦꯛꯅꯣꯂꯣꯖꯤ ꯑꯁꯤ ꯀꯃꯥꯏꯅ ꯍꯩꯈꯤꯒꯦ ꯍꯥꯏꯕꯗꯤ ꯑꯩꯒꯤ ꯏꯁꯥ ꯏꯆꯥꯁꯤꯡꯅ ꯃꯥ ꯍꯧꯖꯤꯛ ꯆꯥꯎꯈꯠꯂꯕ ꯃꯇꯝ ꯑꯁꯤꯗ ꯀꯝꯄꯤꯎꯇꯔꯒꯤ ꯖꯨꯛ ꯑꯁꯤꯗꯗꯤ ꯏꯃꯥ ꯍꯩꯇꯕ ꯌꯥꯗꯦ ꯐꯣꯟꯁꯦ ꯑꯩꯒꯤ ꯏꯁꯃꯥꯔꯠ ꯐꯣꯟꯁꯤꯗꯤ ꯑꯗꯨꯝ ꯂꯣꯏꯅꯗꯅ ꯂꯩꯒꯗꯝꯅꯤ ꯑꯦ ꯏꯃꯥ ꯐꯣꯟ ꯑꯁꯤ ꯅꯝꯕ ꯇꯝꯕꯤꯒꯦ ꯍꯥꯏꯗꯅ ꯇꯝꯕꯤꯈꯤꯕꯅꯤ